ꯐꯨꯅꯥꯟꯗꯒꯤ ꯍꯧꯅ ꯏꯌꯥꯔꯄꯣꯔꯠ ꯐꯥꯎ ꯆꯠꯄꯗ ꯕꯔꯥꯗꯨꯁꯨ ꯂꯤꯁꯤꯡ ꯑꯍꯨꯝ ꯂꯧꯈ꯭ꯔꯦ ꯁꯥꯔꯅ ꯑꯗꯨ ꯑꯩꯒꯤ ꯐ꯭ꯂꯥꯏꯠ ꯇꯤꯀꯦꯠꯁꯨ ꯅꯪꯍꯧꯗ꯭ꯔꯦ ꯁꯥꯔ ꯑꯩ ꯌꯥꯝ ꯅꯨꯡꯉꯥꯏꯇꯦ ꯑꯗꯨꯒꯤ ꯑꯣꯗꯔꯗꯨ ꯁꯥꯔ ꯑꯩꯗꯤ ꯄꯩꯁꯥꯁꯨ ꯑꯅꯤ ꯑꯅꯤ ꯇꯤꯡꯉꯦ ꯑꯗꯨꯅ ꯁꯥꯔꯁꯨ ꯈꯤꯇꯪ ꯁꯥꯔꯉꯣꯟꯗꯁꯨ ꯌꯥꯝ ꯍꯥꯏꯅꯤꯡꯗꯦ ꯑꯩꯉꯣꯟꯗꯁꯨ ꯈꯤꯇꯪ ꯄꯩꯁꯥꯗꯣ ꯈꯤꯇꯪ ꯍꯥꯟꯗꯣꯛꯄꯤꯔꯛꯑꯣ ꯌꯥꯝꯕ ꯅꯠꯇ꯭ꯔꯁꯨ ꯂꯤꯁꯤꯡ ꯑꯃ ꯑꯣꯏꯔꯁꯨ ꯍꯟꯗꯣꯛꯄꯤꯔꯛꯑꯣ ꯁꯥꯔ ꯑꯩꯁꯨ ꯅꯨꯡꯉꯥꯏꯃꯟꯗꯕꯩꯅꯦ ꯑꯩꯁꯨ ꯀꯩꯅꯣꯗꯨ ꯐ꯭ꯂꯥꯏꯠꯁꯨ ꯅꯪꯍꯧꯗꯕꯗꯨꯗ ꯅꯨꯡꯉꯥꯏꯇꯕꯒꯤ ꯁꯥꯔꯗ ꯁꯨꯝ ꯍꯥꯏꯕꯩ ꯋꯥꯅꯦ ꯑꯗꯣ ꯁꯥꯔ ꯑꯩꯉꯣꯟꯗ ꯊꯣꯛꯄꯅ ꯊꯣꯛꯈꯤꯕꯅꯦ ꯑꯗꯣ ꯃꯤꯉꯣꯟꯗꯗꯤ ꯃꯊꯪꯗꯗꯤ ꯃꯤꯉꯣꯟꯗꯗꯤ ꯊꯣꯛꯍꯟꯒꯅꯣ ꯑꯩꯉꯣꯟꯗ ꯅꯨꯡꯉꯥꯏꯇꯕ ꯁꯨꯃꯥꯏꯅ ꯃꯤꯗꯁꯨ ꯅꯨꯡꯉꯥꯏꯈꯤꯔꯣꯏ ꯑꯗꯨꯒ ꯁꯥꯔ ꯑꯩ ꯈꯤꯇꯪ ꯗꯤꯁꯇꯥꯎꯟꯗꯤ ꯇꯥꯕꯤꯌꯣ ꯄꯩꯁꯥꯗꯣ ꯈꯤꯇꯪ ꯑꯃ ꯑꯣꯏꯔꯁꯨ ꯈꯤꯇꯪ ꯍꯟꯗꯣꯛꯄꯤꯌꯣ ꯁꯥꯔ